ꯑꯩꯍꯥꯛꯅ ꯑꯣꯇꯣꯃꯦꯇꯤꯛ ꯇ꯭ꯔꯥꯟꯁꯂꯦꯁꯟ ꯑꯁꯤ ꯑꯩꯍꯥꯛꯅ ꯈꯪꯗꯕ ꯑꯃ ꯌꯥꯎꯔꯛꯄ ꯃꯇꯝꯗ ꯒꯨꯒꯜꯗ ꯆꯪꯗꯨꯅ ꯏꯪꯂꯤꯁ ꯅꯠꯇ꯭ꯔꯒ ꯍꯤꯟꯗꯤ ꯑꯣꯏꯔꯒꯁꯨ ꯑꯩꯍꯥꯛꯀꯤ ꯂꯣꯜ ꯃꯅꯤꯄꯨꯔꯤꯗ ꯒꯨꯒꯜ ꯇ꯭ꯔꯥꯟꯁꯂꯦꯁꯟꯗ ꯆꯪꯗꯨꯅ ꯁꯔ꯭ꯁ ꯇꯧꯗꯨꯅ ꯏꯪꯂꯤꯁꯇꯒꯤ ꯃꯅꯤꯄꯨꯔꯤꯗ ꯅꯠꯇ꯭ꯔꯒ ꯍꯤꯟꯗꯤꯗꯒꯤ ꯃꯅꯤꯄꯨꯔꯤꯗ ꯇ꯭ꯔꯥꯟꯁꯂꯦꯠ ꯇꯧꯗꯨꯅ ꯌꯥꯝꯅ ꯂꯥꯏꯅ ꯈꯪꯉꯦ ꯑꯃꯗꯤ ꯗꯦꯛꯁꯅꯥꯔꯤ ꯂꯩꯅꯗ꯭ꯔꯒꯁꯨ ꯍꯧꯖꯤꯛꯇꯤ ꯒꯨꯒꯜ ꯑꯣꯇꯣꯃꯦꯇꯤꯛ ꯇ꯭ꯔꯥꯟꯁꯂꯦꯁꯟ ꯑꯁꯤꯒꯤ ꯃꯇꯦꯡꯗꯒꯤ ꯑꯩꯅ ꯈꯪꯗꯕ ꯑꯗꯨ ꯊꯥꯗꯨꯅ ꯇ꯭ꯔꯥꯟꯂꯦꯠ ꯇꯧꯕ ꯌꯥꯔꯦ ꯑꯃꯗꯤ ꯒꯨꯒꯜ ꯃꯦꯞ ꯑꯁꯤꯅ ꯑꯩꯅ ꯆꯠꯅꯤꯡꯂꯤꯕ ꯂꯣꯀꯦꯁꯟ ꯑꯗꯨ ꯒꯨꯒꯜ ꯁꯔ꯭ꯁꯇ ꯅꯝꯗꯨꯅ ꯒꯨꯒꯜ ꯂꯣꯀꯦꯁꯟꯒꯤ ꯒꯨꯒꯜ ꯃꯦꯞꯀꯤ ꯃꯇꯦꯡ ꯂꯧꯗꯨꯅ ꯑꯩꯅ ꯆꯠꯅꯤꯡꯂꯤꯕ ꯃꯐꯝ ꯑꯗꯨ ꯀꯅꯥꯒꯤꯁꯨ ꯃꯇꯦꯡ ꯌꯥꯎꯗꯅ ꯍꯥꯏꯕꯗꯤ ꯀꯅꯥꯗꯁꯨ ꯍꯪꯗꯅ ꯆꯠꯄꯒꯤ ꯈꯨꯗꯣꯡ ꯆꯥꯕ ꯑꯗꯨ ꯐꯪꯂꯦ ꯑꯃꯗꯤ ꯑꯣꯇꯣꯃꯦꯇꯤꯛ ꯇ꯭ꯔꯥꯟꯁꯂꯦꯁꯟ ꯑꯃꯗꯤ ꯒꯨꯒꯜ ꯃꯦꯞ ꯑꯁꯤ ꯅꯥꯏꯟꯇꯤ ꯅꯥꯏꯟ ꯄꯥꯔꯁꯦꯟꯗꯤ ꯆꯨꯝꯃꯤ